ꯑꯩꯈꯣꯏꯅ ꯃꯅꯤꯄꯨꯔꯗ ꯆꯥꯅꯔꯤꯕ ꯆꯤꯟꯖꯥꯛꯁꯤꯡꯁꯦ ꯁꯤꯡꯖꯨ ꯃꯌꯥꯟ ꯑꯗꯒꯤ ꯁꯥꯂꯥꯗ ꯎꯠꯇꯤ ꯏꯔꯣꯟꯕ ꯉꯥ ꯑꯊꯣꯡꯕ ꯉꯥ ꯑꯣꯈꯥꯏꯕꯤ ꯃꯔꯤꯟꯈꯥ ꯉꯧꯕ ꯅꯨꯡꯇꯤꯒꯤ ꯆꯥꯔꯤꯕ ꯆꯤꯟꯖꯥꯛꯁꯤꯡ ꯉꯁꯥꯏꯒꯤ ꯌꯥꯝꯅ ꯐꯖꯅ ꯍꯥꯎꯅ ꯆꯥꯕ ꯆꯤꯟꯖꯥꯛ ꯑꯗꯒꯤ ꯄꯥꯀꯧꯔꯥ ꯕꯣꯔꯥ ꯁꯤꯡꯖꯨ ꯀꯥꯡꯍꯧ ꯑꯗꯒꯤ ꯀꯦꯂꯤ ꯆꯥꯅꯥ ꯁꯥ ꯑꯗꯒꯤ ꯁꯥꯃꯣꯁꯥ ꯑꯗꯨꯗꯨꯒ ꯁꯥꯃꯣꯁꯥ ꯑꯗꯨꯒ ꯆꯥꯔꯤꯕ ꯅꯨꯡꯇꯤꯒꯤ ꯌꯦꯟꯁꯥꯡ ꯌꯦꯟꯁꯥꯡꯁꯤꯡ ꯑꯁꯤ ꯍꯪꯒꯥꯝ ꯊꯣꯡꯕ ꯑꯗꯒꯤ ꯏꯔꯣꯟꯕ ꯍꯋꯥꯏ ꯊꯣꯡꯕ ꯑꯁꯤ ꯅꯨꯡꯇꯤꯒꯤ ꯆꯥꯔꯤꯕ ꯆꯤꯟꯖꯥꯛ ꯑꯁꯤꯒꯤ ꯑꯩꯈꯣꯏꯅ ꯌꯥꯝꯅ ꯍꯥꯎꯅ ꯐꯖꯅ ꯆꯥꯏ ꯑꯗꯨꯒ ꯅꯨꯡꯇꯤꯒꯤ ꯆꯥꯔꯤꯕ ꯑꯩꯈꯣꯏꯒꯤ ꯃꯅꯤꯄꯨꯔꯗ ꯆꯥꯔꯤꯕꯁꯤ ꯌꯥꯝꯅ ꯉꯁꯥꯏꯒꯤ ꯐꯖꯅ ꯆꯥꯏ ꯍꯪꯒꯥꯝ ꯊꯣꯡꯕ ꯑꯗꯒꯤ ꯍꯪꯒꯥꯝ ꯊꯣꯡꯕ ꯑꯗꯒꯤ ꯈꯣꯡꯗ꯭ꯔꯨꯝ ꯐꯨꯠꯄ ꯑꯗꯒꯤ ꯍꯪꯒꯥꯝ ꯐꯨꯠꯄ ꯍꯪꯒꯥꯝ ꯊꯣꯡꯕ ꯑꯗꯨꯒ ꯐꯖꯅ ꯌꯥꯝꯅ ꯆꯥꯏ ꯏꯔꯣꯟꯕ ꯑꯗꯨꯒ ꯑꯁꯤ ꯍꯥꯏꯔꯒ ꯂꯣꯏꯁꯤꯟꯖꯔꯒꯦ